ꯍꯧꯖꯤꯛꯀꯥꯟ ꯊꯣꯛꯂꯤꯕ ꯁ꯭ꯃꯥꯔꯠ ꯐꯣꯟꯁꯤꯡꯁꯤꯒ ꯊꯥꯏꯅ ꯊꯣꯛꯈꯤꯕ ꯁ꯭ꯃꯥꯔꯠ ꯐꯣꯟꯁꯤꯡꯁꯤꯒ ꯌꯥꯝ ꯊꯤꯅ ꯈꯦꯠꯅꯔꯦ ꯍꯥꯏꯕꯗꯤ ꯊꯥꯏꯅꯗꯤ ꯀꯤꯕꯣꯔꯠ ꯀꯨꯝꯕꯅ ꯂꯣꯏ ꯁꯤꯖꯤꯟꯅꯔꯝꯕꯗꯣ ꯍꯧꯖꯤꯛꯇꯤ ꯇꯁ ꯉꯥꯛꯇꯁꯨ ꯑꯣꯏꯅꯔꯦ ꯑꯗꯨꯒ ꯀꯦꯃꯦꯔꯥ ꯀ꯭ꯋꯥꯂꯤꯇꯤꯒꯨꯝꯕꯁꯨ ꯌꯥꯝ ꯍꯦꯟꯒꯠꯂꯦ ꯀꯦꯃꯦꯔꯥ ꯒꯨꯝꯕ ꯇꯣꯉꯥꯟꯅ ꯂꯩꯅꯔꯝꯕ ꯆꯪꯉꯦ ꯊꯥꯏꯅꯗꯤ ꯑꯗꯨꯕꯨ ꯍꯧꯖꯤꯛꯇꯤ ꯑꯗꯨꯝ ꯐꯣꯟꯗꯒꯤ ꯀꯥꯞꯅꯤꯡꯕ ꯂꯣꯏ ꯀꯥꯞꯄꯁꯨ ꯌꯥꯔꯦ ꯑꯗꯨꯒ ꯄꯥꯁꯄꯣꯠ ꯐꯣꯇꯣꯒꯨꯝꯕ ꯐꯥꯎ ꯐꯣꯟꯗꯒꯤ ꯀꯥꯞꯅꯔꯦꯕ ꯑꯗꯨꯒ ꯅꯦꯠꯋꯥꯔꯛ ꯋꯥꯏꯁꯁꯨ ꯌꯥꯝ ꯊꯤꯅ ꯇꯞꯄꯝꯃꯦꯀꯣ ꯇꯨ ꯖꯤ ꯅꯦꯠꯋ꯭ꯔꯥꯛꯇꯅꯦ ꯑꯩꯈꯣꯏꯅ ꯊꯥꯏꯅ ꯄꯥꯏꯔꯝꯃꯤꯁꯦ ꯑꯗꯨꯒ ꯍꯧꯖꯤꯛꯇꯤ ꯐꯥꯏꯚ ꯖꯤ ꯐꯥꯎꯕ ꯂꯥꯛꯑꯦ ꯑꯗꯨꯅ ꯀꯩꯅꯣ ꯌꯥꯝ ꯊꯨꯅ ꯊꯨꯅ ꯂꯣꯏꯅ ꯂꯝꯗ ꯂꯩꯕ ꯃꯤ ꯐꯥꯎ ꯌꯧꯅꯕ ꯌꯥꯔꯦ ꯄꯣꯠꯁꯦ ꯑꯗꯨꯅꯦ ꯁꯤꯗ ꯂꯣꯏꯁꯤꯟꯖꯔꯒꯦ